ꯅꯍꯥꯁꯤꯡꯕꯨ ꯁꯥꯟꯅ ꯈꯣꯠꯅꯕꯗ ꯁꯔꯨꯛ ꯌꯥꯅꯕ ꯃꯇꯤꯛ ꯆꯥꯅ ꯄꯨꯛꯅꯤꯡ ꯊꯧꯒꯠꯇꯦ ꯑꯃꯁꯨꯡ ꯃꯇꯤꯛ ꯆꯥꯅ ꯈꯨꯗꯣꯡ ꯆꯥꯕꯁꯤꯡ ꯂꯩꯇꯦ ꯍꯥꯏꯅ ꯑꯩꯅ ꯂꯧꯏ ꯁꯥꯟꯅ ꯈꯣꯠꯅꯕꯕꯨ ꯌꯣꯛꯈꯠꯅꯕ ꯑꯩꯈꯣꯏꯅ ꯑꯆꯧ ꯑꯁꯥꯡ ꯀꯥꯎꯟꯁꯤꯜꯂꯔ ꯅꯠꯇ꯭ꯔꯒ ꯀ꯭ꯂꯞꯅ ꯀꯣꯁ ꯅꯥꯏꯅ ꯊꯝꯕꯤꯔꯒ ꯑꯉꯥꯡꯁꯤꯡꯕꯨ ꯇꯝꯕꯤꯕ ꯑꯃꯁꯨꯡ ꯆꯍꯤ ꯈꯨꯗꯤꯡꯒꯤ ꯑꯦꯅꯨꯋꯦꯜ ꯁ꯭ꯄꯣꯔꯠ ꯃꯤꯠ ꯍꯧꯗꯣꯛꯄꯤꯕ ꯁꯤ ꯃꯊꯧ ꯇꯥꯏ